ꯁꯤꯒꯤꯁꯦ ꯑꯩꯈꯣꯏꯒꯤ ꯏꯝꯐꯥꯜ ꯃꯄꯥꯜ ꯀꯥꯡꯖꯩꯕꯨꯡꯒꯤ ꯃꯤ ꯀꯔꯤ ꯀꯔꯤ ꯒꯥꯏꯠꯂꯥꯏꯟ ꯇꯧꯕ ꯃꯤ ꯑꯣꯏꯗꯣꯏꯔꯣ ꯑꯣ ꯑꯩꯁꯦ ꯀꯩꯅꯣꯝꯇ ꯑꯩꯁꯦ ꯃꯄꯥꯜꯂꯣꯝꯗꯒꯤ ꯂꯥꯛꯄꯅꯦꯕ ꯑꯩꯈꯣꯏꯁꯦ ꯂꯝꯀꯣꯏꯕ ꯂꯥꯛꯄꯅꯦ ꯑꯩꯈꯣꯏ ꯃꯄꯥꯜ ꯀꯥꯡꯖꯩꯕꯨꯡ ꯌꯦꯡꯕ ꯂꯥꯛꯇꯣꯏꯅꯦꯕ ꯑꯗꯨꯗꯨꯒꯤ ꯍꯥꯏꯐꯦꯠ ꯀꯩꯅꯣꯝꯇ ꯀꯩꯅꯣꯝ ꯍꯪꯒꯦ ꯇꯧꯕꯅꯦ ꯑꯗꯣ ꯌꯦꯡꯕ ꯂꯥꯛꯄꯁꯦ ꯑꯩꯈꯣꯏ ꯂꯥꯛꯑꯒꯦ ꯑꯩꯈꯣꯏ ꯂꯩꯐꯝ ꯈꯣꯠꯐꯝ ꯍꯣꯇꯦꯜ ꯅꯨꯡꯇꯦꯜ ꯔꯦꯟ ꯂꯩꯒꯗ꯭ꯔꯣ ꯑꯩꯈꯣꯏ ꯃꯤ ꯑꯩꯈꯣꯏ ꯃꯤ ꯃꯉꯥꯃꯨꯛ ꯂꯥꯛꯇꯣꯏꯅꯦ ꯔꯨꯝꯗ ꯀꯌꯥ ꯀꯌꯥꯃꯨꯛ ꯑꯣꯏꯒꯦ ꯑꯗꯣ ꯆꯥꯕ ꯊꯛꯄꯒꯤꯗꯤ ꯑꯩꯈꯣꯏ ꯑꯗꯨꯝ ꯑꯌꯨꯛ ꯅꯨꯡꯗꯥꯡ ꯕ꯭ꯔꯦꯛꯐꯥꯁ ꯀꯔꯤ ꯀꯔꯤ ꯑꯗꯨꯝ ꯅꯈꯣꯏꯒꯤ ꯑꯣ ꯑꯗꯨꯒ ꯑꯩꯈꯣꯏꯒꯤ ꯅꯈꯣꯏꯅ ꯍꯧꯖꯤꯛ ꯍꯧꯖꯤꯛ ꯑꯇꯣꯞꯄꯗ ꯑꯩꯈꯣꯏ ꯒꯥꯏꯠꯂꯥꯏꯟ ꯀꯔꯤꯒꯨꯝꯕ ꯇꯧꯕꯤꯕ ꯈꯣꯠꯄ ꯀꯩ ꯌꯥꯒꯗ꯭ꯔꯣ ꯑꯇꯣꯞ ꯑꯇꯣꯞꯄ ꯁꯨꯝ ꯍꯥꯏꯗꯤ ꯌꯦꯡꯕ ꯆꯠꯄꯗ ꯃꯄꯥꯟ ꯀꯥꯡꯖꯩꯕꯨꯡꯒꯤ ꯁꯥꯟꯅꯕ ꯑ ꯑꯣ ꯑꯇꯣꯞꯄ ꯍꯥꯏꯐꯦꯠ ꯁꯨꯝ ꯅꯈꯣꯏꯅ ꯀꯩꯗꯧꯕ ꯌꯥꯕꯒꯦ ꯈꯤꯇꯪ ꯍꯥꯏꯔꯛꯑꯣꯅꯦ ꯑꯩꯈꯣꯏꯅ ꯅꯣꯂꯦꯖ ꯑꯣꯏꯕ ꯑ

ꯑꯣ ꯂꯣꯛꯇꯥꯛꯀꯤ ꯊꯥꯡꯒ ꯀꯔꯥꯡꯒꯤ ꯑꯥꯏꯂꯦꯟꯗꯣ ꯑꯗꯨꯗ ꯆꯠꯄ ꯑꯗꯨꯃꯥꯏꯅ ꯍꯥꯏꯗꯤ ꯅꯈꯣꯏ ꯑꯩꯈꯣꯏꯒꯤ ꯒꯥꯔꯤ ꯅꯨꯈꯣꯏꯒꯤ ꯒꯥꯔꯤꯅ ꯑ ꯑꯗꯨꯗꯤ ꯁꯨꯝ ꯆꯪꯕꯒꯤ ꯑꯗ ꯊꯥꯡꯒ ꯀꯔꯥꯡꯒꯤ ꯃꯈꯣꯏꯒꯤ ꯀꯩꯗꯧꯕ ꯑꯩꯈꯣꯏ ꯍꯣꯇꯦꯜ ꯅꯨꯡꯇꯦꯜ ꯀꯔꯤ ꯀꯔꯤ ꯂꯩꯒꯗ꯭ꯔꯣ ꯑꯣ ꯑꯗꯨ

ꯑꯗꯨ ꯃꯈꯣꯏꯒꯤꯗꯨꯗꯤ ꯑꯃꯨꯛ ꯀꯃꯥꯏꯅ ꯀꯔꯤ ꯑꯣꯏꯒꯦꯕ ꯊꯥꯡꯒ ꯀꯔꯥꯡꯒꯤ ꯑꯩꯈꯣꯏꯅ ꯑꯗꯨꯗ ꯆꯠꯂꯒ ꯂꯩꯔꯀꯥꯟꯗ ꯃꯈꯣꯏꯒꯤ ꯍꯣꯇꯦꯜꯒꯤ ꯀꯌꯥꯃꯨꯛ ꯑꯣꯏꯒꯦ ꯆꯥꯕ ꯊꯛꯄꯅ ꯀꯃꯥꯏ ꯇꯧꯒꯦ

ꯑꯣꯀꯦ ꯎꯝ ꯑꯣꯀꯦ

ꯑꯇꯣꯞꯄ ꯑꯗꯤ ꯁꯥꯟꯅꯕ ꯈꯣꯠꯅꯕꯒꯤ ꯑꯗꯨꯝ ꯌꯦꯡꯕꯖꯦ ꯅꯈꯣꯏꯅ ꯅꯈꯣꯏꯒ ꯁꯨꯝ ꯂꯩꯃꯤꯟꯅꯗꯣꯏꯔꯥ ꯑꯩꯈꯣꯏ ꯇꯣꯉꯥꯟꯅ ꯌꯦꯡꯉ ꯂꯩꯔꯒ ꯀꯣꯟꯅ ꯑꯩꯈꯣꯏꯅ ꯆꯪꯉꯛꯀꯗꯣꯏꯔꯥ ꯅꯈꯣꯏꯒꯤ ꯃꯤꯅ ꯁꯨꯝ ꯒꯥꯏꯠ ꯇꯧꯔ ꯂꯩꯔꯒ ꯀꯣꯟꯅ ꯄꯨꯟꯅ ꯆꯪꯃꯤꯟ

ꯑꯣꯀꯦ ꯑꯣ ꯐꯔꯦ ꯐꯔꯦ ꯌꯥꯔꯦ ꯑꯗꯨꯗꯤ ꯌꯥꯝ ꯅꯨꯡꯉꯥꯏꯖꯔꯦ ꯀꯣꯟꯅ ꯑꯃꯨꯛ ꯑꯩ ꯇꯧꯖꯔꯛꯑꯒꯦ ꯍꯣꯏ ꯊꯝꯃꯦ ꯊꯝꯃꯦ